ꯑꯩꯅ ꯗꯨꯀꯥꯟꯗꯒꯤ ꯃꯃꯥ ꯑꯥꯔꯠꯀꯤ ꯐꯦꯁ ꯀ꯭ꯔꯤꯝ ꯑꯃ ꯂꯩꯖꯈꯤ ꯄ꯭ꯔꯥꯏꯁꯅ ꯐꯥꯏꯞ ꯍꯟꯗ꯭ꯔꯦꯠ ꯑꯣꯏꯈꯤ ꯑꯩꯅ ꯑꯍꯥꯟꯕ ꯃꯁꯤ ꯊꯦꯡꯅꯈꯤꯕꯁꯤ ꯑꯣꯟꯂꯥꯏꯟꯗ ꯌꯨꯇꯨꯕꯔꯁꯤꯡꯅ ꯑꯦꯚꯔꯇꯥꯏꯁ ꯇꯧꯔꯛꯄꯗ ꯃꯣꯏꯅ ꯇꯧꯔꯛꯄꯗꯨꯗ ꯑꯩꯒꯤ ꯃꯥꯏꯁꯦ ꯃꯣꯏꯒꯤ ꯑꯗꯨꯃꯥꯏꯅ ꯁꯤꯠ ꯅꯥꯟꯖꯒꯅꯤ ꯈꯟꯅ ꯂꯩꯖꯈꯤꯕꯅꯤ ꯑꯗꯨꯕꯨ ꯃꯃꯥ ꯑꯥꯔꯠꯀꯤ ꯀ꯭ꯔꯤꯝ ꯑꯁꯦ ꯑꯩꯅ ꯁꯤꯖꯤꯟꯅꯕ ꯅꯣꯡ ꯅꯤꯅꯤ ꯁꯨꯔꯛꯄ ꯃꯇꯝꯗ ꯌꯥꯝꯅ ꯒ꯭ꯂꯣ ꯄꯤꯕꯒꯤ ꯃꯑꯣꯡꯗ ꯃꯥꯏꯁꯦ ꯌꯥꯝꯅ ꯅꯨꯡꯉꯥꯏꯔꯝꯃꯤ ꯑꯗꯨꯒꯤ ꯃꯇꯨꯡꯗ ꯇꯨ ꯗꯦꯖꯀꯤ ꯃꯇꯨꯡꯗ ꯃꯥꯏꯁꯤ ꯁꯥꯕ ꯍꯧꯔꯛꯑꯦ ꯁꯥꯕꯒꯤ ꯃꯇꯨꯡꯗ ꯉꯥꯡꯁꯤꯜꯂꯛꯑꯦ ꯉꯥꯡꯁꯤꯜꯂꯛꯑꯕ ꯃꯇꯨꯡꯗ ꯃꯥꯏꯁꯦ ꯑꯦꯂꯔꯖꯤ ꯑꯃꯗꯤ ꯄꯤꯝꯄꯜꯁ ꯌꯥꯝꯅ ꯊꯣꯛꯂꯛꯑꯦ ꯑꯗꯨꯛꯀꯤ ꯃꯇꯤꯛ ꯑꯩꯅ ꯅꯨꯡꯁꯥꯗ ꯆꯠꯄ ꯃꯇꯝꯗꯁꯨ ꯃꯥꯏꯁꯦ ꯀꯥꯍꯠꯄ ꯑꯗꯒꯤ ꯌꯥꯝꯅ ꯑꯣꯏꯂꯤ ꯑꯣꯏꯔꯝꯕꯗꯒꯤ ꯗ꯭ꯔꯥꯏ ꯑꯣꯏꯁꯤꯜꯂꯛꯑꯒ ꯀꯥꯍꯠꯄ ꯑꯃꯁꯨ ꯆꯪꯈꯤ ꯌꯥꯝꯅ ꯅꯨꯡꯉꯥꯏꯇꯕ ꯀ꯭ꯔꯤꯝ ꯑꯃꯁꯨ ꯑꯣꯏꯖꯈꯤ ꯑꯣꯏꯔꯤꯕ ꯄꯣꯠꯁꯤ ꯑꯩꯒꯤ ꯃꯥꯏꯗ ꯆꯥꯟꯅꯗꯕꯒꯤꯅꯤ ꯍꯥꯏꯅ ꯈꯟꯖꯩ ꯑꯩꯅ ꯈ꯭ꯋꯥꯏꯗꯒꯤ ꯅꯨꯡꯉꯥꯏꯈꯤꯗꯕ ꯀ꯭ꯔꯤꯝ ꯍꯥꯏꯔꯒꯗꯤ ꯃꯃꯥ ꯑꯥꯔꯠꯀꯤ ꯀ꯭ꯔꯤꯝ ꯑꯁꯤ ꯑꯣꯏꯖꯈꯤ